ꯍꯧꯖꯤꯛ ꯍꯧꯖꯤꯛ ꯃꯅꯤꯄꯨꯔꯗ ꯑꯩꯈꯣꯏꯒꯤ ꯆꯠꯅꯔꯤꯕ ꯂꯣꯟꯆꯠ ꯑꯁꯤ ꯀꯅꯥꯒꯨꯝꯕ ꯃꯆꯤꯟ ꯃꯅꯥꯎ ꯑꯅꯤ ꯑꯍꯨꯝ ꯂꯩꯕ ꯃꯇꯝꯗ ꯅꯨꯄꯤ ꯊꯤꯔꯛꯑꯕ ꯃꯇꯝꯗ ꯃꯧ ꯑꯣꯏꯅ ꯂꯥꯛꯄ ꯃꯇꯝꯗ ꯃꯅꯥꯎꯅꯨꯄꯤꯁꯤꯡꯗꯨꯅ ꯃꯥꯒꯤ ꯅꯤꯄꯥꯒꯤ ꯃꯌꯥꯝꯕꯁꯤꯡꯒꯤ ꯃꯐꯝꯗ ꯏꯇꯩ ꯊꯣꯛꯏ ꯑꯗꯨꯅ ꯏꯇꯩꯕꯨ ꯅꯠꯇ꯭ꯔꯒ ꯃꯀꯨꯕꯣꯛꯄꯨ ꯎꯟꯅꯕ ꯃꯇꯝꯗ ꯃꯀꯣꯛ ꯈꯨꯝꯃꯒ ꯕꯦꯚꯥꯔ ꯇꯧꯗꯨꯅ ꯌꯥꯝꯅ ꯀꯣꯏꯅ ꯂꯩꯕꯒꯤ ꯆꯠꯅꯕꯤ ꯑꯃꯁꯨ ꯂꯩ ꯙꯔꯃꯒꯤ ꯂꯥꯏꯅꯤꯡ ꯂꯥꯏꯁꯣꯟꯒꯤ ꯃꯇꯥꯡꯗꯁꯨ ꯃꯅꯤꯄꯨꯔꯒꯤ ꯃꯩꯇꯩꯁꯤꯡꯒꯤ ꯌꯨꯝꯊꯣꯡ ꯈꯨꯗꯤꯡꯃꯛꯇ ꯂꯥꯏꯅꯤꯡꯊꯧ ꯁꯅꯥꯃꯍꯤꯒꯤ ꯈꯨꯕꯝ ꯑꯃ ꯌꯥꯗꯨꯅ ꯃꯍꯥꯛꯄꯨ ꯈꯨꯔꯝꯖꯕꯒꯤ ꯆꯠꯅꯕꯤ ꯑꯃꯁꯨ ꯂꯩ ꯑꯗꯨꯒ ꯃꯄꯥꯟ ꯂꯝꯒꯤ ꯀꯥꯡꯕꯨꯗꯤ ꯂꯥꯏꯁꯪꯒꯨꯝꯕꯗ ꯍꯥꯏꯗꯤ ꯍꯤꯟꯗꯨꯒꯤ ꯑꯣꯏꯔꯣ ꯏꯁꯂꯥꯝꯒꯤ ꯑꯣꯏꯔꯣ ꯑꯗꯒꯤ ꯈ꯭ꯔꯤꯁꯇꯥꯟꯒꯤ ꯑꯣꯏꯔꯣ ꯂꯥꯏꯁꯪꯒꯨꯝꯕꯗ ꯆꯠꯂꯒ ꯄꯨꯟꯅ ꯄꯨꯟꯅ ꯈꯨꯏꯔꯨꯝꯕꯒꯤ ꯆꯠꯅꯕꯤ ꯑꯃꯁꯨ ꯂꯩ ꯃꯇꯧ ꯑꯁꯨꯝ ꯇꯧꯗꯨꯅ ꯃꯩꯇꯩ ꯑꯩꯈꯣꯏꯒꯤ ꯑꯣꯏꯅꯗꯤ ꯇꯣꯉꯥꯟꯅ ꯑꯣꯏꯔꯕꯁꯨ ꯌꯨꯝ ꯌꯨꯝꯗ ꯂꯥꯏꯗꯨ ꯂꯥꯠꯆꯕꯅꯤꯅ ꯈꯨꯏꯔꯨꯝꯕꯒꯤ ꯆꯠꯅꯕꯤ ꯑꯃꯁꯨ ꯂꯩ ꯑꯗꯨꯒ ꯃꯄꯥꯟ ꯂꯝꯗꯒꯤ ꯑꯩꯈꯣꯏꯁꯤ ꯖꯧꯒ꯭ꯔꯥꯐꯤꯛ ꯑꯥꯏꯁꯣꯂꯦꯁꯟ ꯍꯥꯏꯕꯗꯤ ꯈꯩꯇꯪ ꯚꯥꯔꯠꯀꯤ ꯑꯋꯥꯡ ꯅꯣꯡꯄꯣꯛ ꯆꯤꯗꯥꯏꯗ ꯂꯩꯕ ꯃꯔꯝꯅ ꯃꯄꯥꯜ ꯍꯤꯟꯗꯨꯁꯤꯡꯒꯤ ꯆꯠꯅꯕꯤ ꯑꯗꯨꯗꯒꯤꯁꯨ ꯈꯔ ꯈꯔ ꯑꯗꯨꯝ ꯈꯦꯠꯅꯕ ꯅꯥꯊꯩꯕꯁꯨ ꯑꯗꯨꯝ ꯂꯩ ꯏꯟꯗꯤꯖꯤꯅꯁꯠ ꯕꯤꯂꯤꯞ ꯁꯤꯁꯇꯦꯝ ꯍꯥꯏꯔꯗꯤ ꯊꯥꯏꯅꯒꯤ ꯑꯍꯟ ꯂꯃꯟꯁꯤꯡꯅ ꯆꯠꯅꯔꯛꯄ ꯊꯥꯖꯕꯤꯁꯤ ꯃꯩꯇꯩꯒꯤ ꯑꯣꯏꯅꯗꯤ ꯑꯩꯈꯣꯏꯒꯤ ꯂꯥꯏ ꯍꯔꯥꯎꯕꯒꯤ ꯊꯧꯔꯝ ꯑꯗꯗꯤ ꯏꯄꯥꯟ ꯊꯥꯕ ꯑꯗꯗꯒꯤ ꯁꯖꯤꯕꯨ ꯆꯩꯔꯥꯎꯕꯒꯤ ꯊꯧꯔꯝ ꯂꯝꯇꯥ ꯊꯥꯡꯖꯒꯤ ꯊꯧꯔꯝ ꯁꯖꯤꯕꯨ ꯆꯩꯔꯥꯎꯕꯗ ꯀꯣꯟꯊꯣꯡꯗ ꯄꯣꯠ ꯆꯩ ꯑꯊꯣꯡꯕ ꯏꯟꯓꯥꯡ ꯅꯥꯄꯤ ꯊꯥꯗꯣꯛꯄꯒꯤ ꯆꯠꯅꯕꯤ ꯑꯁꯤ ꯍꯤꯟꯗꯨꯁꯤꯡꯒꯤ ꯃꯄꯥꯟꯗ ꯀꯌꯥ ꯇꯧꯅꯗꯕ ꯃꯩꯇꯩꯁꯤꯡꯒꯤ ꯑꯣꯏꯕ ꯑꯔꯤꯕ ꯂꯤꯆꯠꯅꯤ ꯍꯥꯏꯅ ꯈꯟꯖꯩ ꯑꯗꯨꯕꯨ ꯃꯅꯤꯄꯨꯔꯒꯤ ꯃꯩꯇꯩꯁꯤꯡꯅ ꯁꯥꯟꯇꯤꯗꯥꯁ ꯒꯣꯁꯥꯏ ꯂꯥꯛꯄ ꯃꯇꯝꯗ ꯁꯕꯦꯟꯇꯤꯟ ꯁꯦꯟꯆꯨꯔꯤ ꯑꯗꯨꯋꯥꯏꯗ ꯏꯅꯤꯡꯊꯧ ꯒꯔꯤꯕꯅꯤꯋꯥꯁ ꯄꯥꯝꯍꯩꯕꯒ ꯃꯥꯟꯅꯔꯒ ꯍꯤꯟꯗꯨ ꯙꯔꯃ ꯍꯥꯏꯕꯗꯤ ꯔꯥꯃꯥꯅꯤꯟꯗꯤ ꯙꯔꯃ ꯅꯝꯗꯨꯅ ꯂꯧꯍꯟꯈꯤꯕꯗꯒꯤ ꯍꯧꯖꯤꯛ ꯍꯧꯖꯤꯛꯀꯤ ꯑꯣꯏꯅ ꯍꯤꯟꯗꯨ ꯙꯔꯃꯒ ꯃꯩꯇꯩꯒꯤ ꯑꯔꯤꯕ ꯂꯥꯏꯅꯤꯡ ꯂꯤꯆꯠ ꯑꯗꯨꯒ ꯈꯔ ꯌꯦꯠꯁꯤꯟ ꯇꯣꯠꯁꯤꯟꯅꯗꯨꯅ ꯐꯖ ꯐꯖꯕ ꯃꯑꯣꯡꯗꯃꯛ ꯂꯧꯈꯠꯂꯒ ꯔꯤꯐꯥꯏꯟ ꯑꯣꯏꯕ ꯃꯑꯣꯡꯗ ꯀꯜꯆꯔꯦꯜ ꯏꯅꯇꯤꯒ꯭ꯔꯦꯁꯟ ꯑꯁꯤ ꯄꯨꯔꯛꯈꯤꯕꯅꯤ ꯍꯥꯏꯗꯨꯅ ꯍꯤꯟꯗꯨ ꯂꯥꯏꯅꯤꯡꯒ ꯁꯅꯥꯃꯍꯤ ꯂꯥꯏꯅꯤꯡꯒ ꯑꯅꯤꯁꯤ ꯌꯦꯠꯁꯟꯅꯕꯒꯨꯝꯕ ꯈꯥꯏꯗꯣꯛꯅꯕ ꯏꯌꯥ ꯌꯥꯗꯕꯒꯨꯝꯕ ꯐꯖ ꯐꯖꯕꯗꯨ ꯂꯧꯁꯤꯜꯂꯒ ꯆꯠꯅꯕꯤꯗꯨ ꯆꯠꯄꯒꯤ ꯃꯑꯣꯡ ꯑꯃꯗꯤ ꯃꯅꯤꯄꯨꯔꯗ ꯃꯩꯇꯩꯁꯤꯡꯒꯤ ꯃꯔꯛꯇ ꯃꯃꯤ ꯇꯥꯏ ꯍꯥꯏꯅ ꯊꯝꯖꯒꯦ